ꯚꯥꯔꯠꯀꯤ ꯏꯟꯇꯔꯇꯦꯟꯃꯦꯟꯒꯤ ꯏꯟꯗꯁꯇ꯭ꯔꯤ ꯑꯁꯤꯒꯤ ꯍꯣꯡꯂꯛꯄꯁꯦ ꯇ꯭ꯋꯦꯟꯇꯤ ꯁꯦꯟꯆꯨꯔꯤꯗꯒꯤꯅꯦꯕ ꯃꯌꯥꯝꯅ ꯈ꯭ꯋꯥꯏꯗꯒꯤ ꯄꯥꯝꯕ ꯏꯇꯔꯇꯦꯟꯃꯦꯟ ꯍꯥꯏꯔꯒꯗꯤ ꯖꯒꯣꯏ ꯑꯗꯨꯗꯒꯤꯗꯤ ꯏꯁꯩ ꯑꯃꯁꯨꯡ ꯌꯥꯝ ꯔꯣꯃꯦꯟꯇꯤꯛ ꯑꯣꯏꯕ ꯃꯨꯕꯤ ꯃꯌꯥꯝꯁꯤ ꯁꯤꯅꯦꯕ ꯃꯌꯥꯝꯅ ꯈ꯭ꯋꯥꯏꯗꯒꯤ ꯄꯥꯝꯅ ꯌꯦꯡꯅꯔꯤꯁꯤ